ꯅꯍꯥ ꯑꯣꯏꯕ ꯃꯤꯔꯣꯜꯁꯤꯡꯅ ꯑꯈꯣꯏꯒꯤ ꯅꯥꯠꯀꯤ ꯑꯣꯏꯕ ꯆꯠꯅꯕꯤꯁꯤꯡ ꯑꯁꯤ ꯆꯦꯛꯁꯤꯟꯅ ꯉꯥꯛꯁꯤꯜꯂꯛꯇ꯭ꯔꯦ ꯍꯥꯏꯅ ꯑꯩꯒꯤ ꯃꯣꯠ ꯑꯣꯏꯅ ꯍꯥꯏꯅꯤꯡꯏ ꯑꯗꯨꯒ ꯑꯩꯈꯣꯏꯒꯤ ꯅꯥꯠꯀꯤ ꯑꯣꯏꯕ ꯆꯠꯅꯕꯤꯁꯤ ꯂꯨꯝꯅ ꯂꯧꯗ꯭ꯔꯤꯕꯁꯤ ꯑꯩꯈꯣꯏꯒꯤ ꯃꯇꯝꯒꯤ ꯑꯍꯣꯡꯕ ꯆꯥꯎꯈꯠꯂꯛꯏꯅꯤꯅꯦꯅ ꯑꯩꯈꯣꯏ ꯆꯥꯎꯈꯠꯄꯒꯤ ꯂꯝꯖꯦꯟ ꯇꯥꯟꯅꯔꯛꯄꯁꯤꯅ ꯑꯣꯏꯔꯛꯄ ꯌꯥꯏ ꯍꯥꯏꯅ ꯈꯜꯂꯤ ꯈꯣꯏꯒꯤ ꯊꯥꯏꯅ ꯌꯥꯎ ꯁꯝꯅ ꯍꯥꯏꯔꯕꯗ ꯑꯩꯈꯣꯏ ꯌꯥꯎꯁꯪꯒꯤ ꯊꯥꯕꯜ ꯆꯣꯡꯕ ꯃꯇꯝꯗ ꯌꯥꯝ ꯅꯨꯡꯁꯤꯅ ꯍꯥꯞ ꯂꯥꯇꯦꯟꯒ ꯊꯥꯜꯂꯀꯥꯟꯗ ꯌꯥꯝ ꯅꯨꯡꯁꯤꯅ ꯇꯧꯕꯒꯗꯣ ꯍꯧꯖꯤꯛ ꯃꯈꯟ ꯃꯈꯟ ꯁꯦꯝꯗꯣꯛꯇꯅ ꯃꯥꯒꯤ ꯃꯥꯒꯤ ꯄꯥꯝꯖꯕ ꯃꯑꯣꯡꯗ ꯆꯣꯡꯅꯗꯅ ꯈꯣꯠꯅꯗꯅ ꯇꯧꯕꯁꯤ ꯅꯨꯡꯉꯥꯏꯇꯦ